ꯈꯨꯜꯁꯤꯡꯗ ꯇꯝꯕꯤꯕ ꯄꯨꯋꯥꯔꯤ ꯃꯌꯥꯝ ꯑꯃ ꯂꯩ ꯃꯁꯤꯒꯤ ꯇꯝꯕꯤꯕ ꯈꯦꯅꯕ ꯍꯥꯏꯕꯕꯨ ꯅꯍꯥꯜꯋꯥꯏꯒꯤ ꯋꯥꯔꯤ ꯑꯈꯣꯏꯅ ꯂꯤꯖꯕꯗ ꯇꯥꯏ ꯏꯃꯤꯠꯃꯛꯅ ꯎꯍꯧꯕꯃꯛꯇꯤ ꯅꯠꯇꯕꯅꯤꯅ ꯃꯗꯨꯒꯤ ꯈꯤꯇꯪ ꯈꯦꯅꯕꯗꯤ ꯂꯩ ꯑꯗꯨꯒ ꯚꯥꯔꯠꯀꯤ ꯄꯨꯋꯥꯔꯤ ꯑꯃꯒꯤ ꯊꯧꯗꯣꯛ ꯑꯃ ꯍꯥꯏꯔꯒꯗꯤ ꯚꯥꯔꯠꯅ ꯃꯅꯤꯡ ꯃꯈꯥ ꯇꯝꯈꯤꯕ ꯄꯨꯋꯥꯔꯤꯗꯨ ꯑꯉꯥꯡꯁꯤꯡ ꯁ꯭ꯀꯨꯜꯗ ꯇꯥꯛꯄꯤ ꯇꯝꯕꯤꯕ ꯗꯔꯀꯥꯔ ꯑꯣꯏ